ꯅꯍꯥꯛꯅ ꯈ꯭ꯋꯥꯏꯗꯒꯤ ꯄꯥꯝꯖꯕ ꯑꯦꯟꯁꯥꯡ ꯃꯊꯦꯜꯗꯨ ꯀꯔꯤꯅꯣ ꯑꯗꯨꯒ ꯀꯔꯤꯒꯤꯗꯃꯛ ꯄꯥꯝꯂꯤꯕꯅꯣ ꯑꯩꯅ ꯈ꯭ꯋꯥꯏꯗꯒꯤ ꯄꯥꯝꯕ ꯃꯊꯦꯟ ꯍꯥꯏꯇꯥꯔꯗꯤ ꯑꯩ ꯀꯥꯡꯁꯣꯏꯁꯤ ꯌꯥꯝ ꯄꯥꯝꯖꯩ ꯀꯩꯒꯤ ꯄꯥꯝꯃꯤꯅꯣ ꯍꯥꯏꯇꯔꯗꯤ ꯑꯩ ꯑꯆꯝꯕ ꯊꯣꯡꯕ ꯆꯝꯅ ꯊꯣꯡꯕ ꯏꯟꯁꯥꯡꯁꯦ ꯑꯩ ꯌꯥꯝ ꯄꯥꯝꯖꯩ